ꯌꯦꯟ ꯉꯥꯅꯨ ꯑꯁꯤ ꯌꯣꯛꯀꯦ ꯍꯥꯏꯔꯗꯤ ꯑꯈꯣꯏ ꯆꯦꯛꯁꯟꯕꯒꯤ ꯃꯊꯧ ꯌꯥꯝ ꯇꯥꯏ ꯃꯈꯣꯏꯅ ꯂꯩꯔꯤꯕ ꯃꯐꯝ ꯃꯈꯣꯏꯅ ꯄꯤꯖ ꯄꯤꯊꯛꯀꯗꯕ ꯃꯈꯣꯏꯗ ꯑꯗꯨꯒ ꯂꯩꯔꯤꯕ ꯃꯐꯝ ꯑꯗꯨ ꯐꯖꯅ ꯁꯦꯡꯗꯣꯛꯄꯤꯕ ꯃꯣꯏ ꯃꯀꯣꯟ ꯑꯗꯨ ꯐꯖꯅ ꯁꯥꯕꯤꯕ ꯑꯗꯨꯒ ꯑꯀꯣꯏꯕꯁꯤꯅ ꯀꯨꯞꯁꯤꯟ ꯍꯥꯏꯖꯤꯜꯂꯒ ꯃꯣꯏꯒꯤ ꯃꯄꯥꯟꯒꯤ ꯑꯏꯪꯕ ꯅꯨꯡꯁꯤꯠꯀꯨꯝꯕ ꯀꯔꯤꯒꯨꯝꯕꯁꯦ ꯆꯪꯍꯟꯕꯤꯗꯕ ꯀꯥꯡꯒꯨꯝꯕ ꯀꯔꯤꯒꯨꯝꯕ ꯂꯩꯔꯁꯨ ꯀꯥꯡ ꯍꯤꯗꯥꯛ ꯊꯥꯕꯤꯕ ꯃꯩ ꯊꯥꯒꯠꯄꯤꯕ ꯑꯗꯨꯃꯥꯏꯅ ꯇꯧꯔꯒ ꯊꯝꯕ ꯑꯗꯨꯒ ꯃꯈꯣꯏꯒꯤ ꯂꯩꯔꯤꯕ ꯃꯀꯣꯟ ꯑꯗꯨ ꯌꯥꯝ ꯇꯣꯏꯅ ꯁꯦꯡꯗꯣꯛꯄꯤꯕ ꯑꯗꯨꯒ ꯃꯣꯏꯅ ꯆꯥꯔꯤꯕ ꯆꯤꯟꯖꯥꯛ ꯍꯥꯏꯕꯗꯤ ꯃꯅꯥ ꯃꯁꯤꯡ ꯑꯩꯈꯣꯏꯅ ꯄꯤꯖꯔꯤꯕ ꯃꯣꯏꯗꯣ ꯑꯗꯣ ꯑꯐꯕ ꯄꯤꯖꯕꯤꯕ ꯑꯗꯨꯃꯦꯟ ꯇꯧꯔꯒ ꯌꯣꯛꯀꯗꯃꯤ ꯑꯗꯨꯒ ꯏꯪꯊꯝꯊꯥ ꯍꯥꯏꯕ ꯀꯥꯂꯦꯟ ꯍꯥꯏꯕꯁꯤ ꯑꯁꯤꯗ ꯑꯅꯥ ꯑꯌꯦꯛ ꯌꯥꯝ ꯍꯦꯜꯂꯤ ꯃꯈꯣꯏꯒꯤ ꯅꯥꯒꯜꯂꯤ ꯃꯣꯏ ꯁꯤꯒꯜꯂꯤ ꯑꯗꯨꯅ ꯃꯣꯏꯁꯤ ꯌꯥꯝ ꯇꯣꯏꯅ ꯑꯩꯈꯣꯏꯒꯤ ꯗꯣꯛꯇꯔ ꯕꯦꯇꯦꯅꯔꯤ ꯗꯣꯛꯇꯔꯒꯨꯝꯕꯗꯣ ꯇꯥꯅꯔꯒ ꯃꯈꯣꯏꯒꯤꯗꯃꯛꯇ ꯍꯤꯗꯥꯛ ꯂꯧꯕꯤꯕ ꯑꯗꯨꯒ ꯌꯥꯔꯗꯤ ꯍꯤꯗꯥꯛꯁꯨ ꯀꯥꯞꯊꯣꯛꯄꯤꯕ ꯑꯗꯨꯃꯦꯟ ꯇꯧꯔꯒ ꯌꯦꯟ ꯉꯥꯅꯨꯁꯤ ꯌꯣꯛꯀꯗꯃꯝꯅꯤ